ꯖꯤꯂꯥ ꯑꯁꯤꯗ ꯍꯛꯁꯦꯜꯒꯤ ꯆꯛꯁ ꯆꯦꯛꯁꯤꯟ ꯊꯧꯔꯥꯡꯒ ꯃꯔꯤ ꯂꯩꯅꯅ ꯑꯩꯈꯣꯏꯒꯤ ꯁꯔꯀꯥꯔꯅ ꯑꯩꯈꯣꯏꯒꯤ ꯍꯦꯜ ꯀꯦꯌꯔ ꯍꯦꯜ ꯀꯥꯔꯠ ꯄꯤꯕꯤꯗꯅꯀꯣ ꯂꯩꯇ ꯂꯏꯔꯁꯤꯡꯒꯤ ꯂꯥꯌꯦꯡꯕꯗ ꯃꯇꯦꯡ ꯄꯥꯡꯅꯕ ꯁꯤꯟꯕꯤꯔꯤ ꯆꯍꯤ ꯌꯥꯝꯂꯕ ꯄꯦꯟꯁꯤꯟꯅꯔꯁꯤꯡꯒꯤꯗꯃꯛꯇꯗꯤ ꯑꯩꯈꯣꯏꯒꯤ ꯍꯥꯟꯅ ꯑꯣꯐꯤꯁꯇ ꯆꯠꯇꯅ ꯀ꯭ꯌꯨꯗ ꯂꯦꯞꯇꯅ ꯐꯣꯇꯣ ꯅꯝꯕ ꯈꯣꯠꯄ ꯑꯗꯨ ꯇꯧꯗ꯭ꯔꯦ ꯍꯧꯖꯤꯛꯇꯤ ꯌꯨꯝ ꯌꯨꯝꯗꯒꯤ ꯇꯧꯔꯒ ꯑꯩꯈꯣꯏ ꯌꯨꯝꯗꯒꯤ ꯐꯣꯇꯣ ꯊꯥꯒꯠꯂꯒ ꯇꯧꯕ ꯌꯥꯔꯦ ꯑꯣꯐꯤꯁꯇ ꯆꯠꯇ꯭ꯔꯒꯁꯨ ꯀꯣ ꯁꯨꯃꯥꯏꯟ ꯇꯧꯗꯅ ꯆꯍꯤ ꯌꯥꯝꯂꯕ ꯁꯤꯡꯁꯤꯒꯤ ꯊꯕꯛ ꯇꯧꯕꯁꯤꯡꯒꯤꯅ ꯄꯦꯟꯁꯟ ꯐꯪꯖꯔꯦ ꯊꯕꯛ ꯇꯧꯗꯕꯁꯤꯡꯒꯤꯅ ꯒꯣꯔꯃꯦꯟꯒꯤ ꯁꯥꯏꯠꯇꯒꯤ ꯑꯣꯜ ꯑꯦꯁ ꯄꯦꯟꯁꯟ ꯑꯗꯒꯤꯗꯤ ꯃꯄꯨꯔꯣꯏꯕ ꯁꯤꯈ꯭ꯔꯕꯁꯤꯡꯒꯤꯅ ꯑꯩꯈꯣꯏꯒꯤ ꯋꯤꯗꯣ ꯄꯦꯟꯁꯟ ꯇꯧꯗꯅꯀꯣ ꯃꯤꯄꯨꯝ ꯈꯨꯗꯤꯡꯃꯛ ꯅꯨꯄꯤ ꯈꯨꯗꯤꯡꯃꯛ ꯑꯗꯒꯤ ꯑꯍꯜ ꯑꯣꯏꯔꯕ ꯃꯤ ꯈꯨꯗꯤꯡꯃꯛ ꯄꯦꯟꯁꯟ ꯐꯪꯕꯒꯤ ꯐꯪꯅꯅꯕꯒꯤ ꯁꯔꯀꯥꯔꯅ ꯀꯟꯅ ꯁꯤꯜꯂꯤ ꯑꯗꯨꯒ ꯃꯤꯑꯣꯏ ꯂꯩꯖꯗꯕ ꯃꯤꯁꯤꯡꯒꯤꯗꯃꯛꯇ ꯍꯥꯏꯗꯤ ꯁꯦꯕꯥ ꯁꯦꯕꯤ ꯇꯧꯕ ꯇꯧꯕꯤꯅꯕ ꯂꯩꯇꯕ ꯑꯍꯜ ꯂꯃꯟꯁꯤꯡꯒꯤꯗꯃꯛꯇꯗꯤ ꯈꯨꯗꯣꯡ ꯆꯥꯗꯕ ꯑꯗꯨꯃꯛ ꯃꯥꯌꯣꯛꯅꯔꯤ ꯍꯥꯏꯕꯗꯤ ꯁꯔꯀꯥꯔꯒꯤ ꯃꯥꯏꯀꯩꯗꯒꯤ ꯑꯩꯈꯣꯏꯒꯤ ꯑꯍꯜ ꯑꯣꯏꯔꯕꯁꯤꯡꯒꯤ ꯍꯣꯝ ꯂꯤꯡꯈꯠꯄ ꯂꯩꯇ꯭ꯔꯤ ꯃꯁꯤꯃꯇꯪ ꯂꯤꯡꯈꯠꯄꯤꯔꯒꯗꯤ ꯌꯥꯝꯅ ꯅꯨꯡꯉꯥꯏꯖꯒꯅꯤ